ꯑꯍꯥꯡꯕ ꯏꯁꯤꯡꯗ ꯏꯔꯣꯏꯕ ꯃꯇꯝꯗ ꯁꯥꯐꯅꯕ ꯑꯩꯈꯣꯏꯅ ꯂꯥꯏꯐ ꯚꯦꯁ ꯁꯤꯖꯤꯟꯅꯕ ꯇꯥꯉꯥꯏ ꯐꯗꯦ ꯑꯗꯨꯒ ꯑꯅꯥꯟꯕ ꯅꯨꯡꯖꯥꯎꯁꯤꯡ ꯆꯔꯥꯡ ꯑꯀꯟꯕ ꯏꯆꯦꯜ ꯑꯁꯤꯒꯨꯝꯕ ꯃꯐꯝꯁꯤꯡ ꯑꯁꯤꯗ ꯑꯩꯈꯣꯏꯅ ꯆꯪꯗꯕꯅ ꯐꯩ